ꯍꯂꯣ ꯍꯂꯣ ꯑꯧ ꯃꯥꯟꯅꯦ ꯀꯅꯥ ꯑꯣꯏꯕꯤꯔꯕꯅꯣ ꯍꯣꯏ ꯍꯣꯏ ꯐꯤꯚꯦꯇꯤꯟ ꯊꯥꯎꯖꯟ ꯂꯧꯑꯦꯕꯀꯣ ꯊꯥꯗꯗꯤ ꯊꯥꯗꯤ ꯑꯩꯅ ꯊꯥ ꯑꯍꯨꯝꯒꯤ ꯇꯝꯖꯒꯦ ꯑꯗꯨꯗꯒꯤ ꯃꯔꯤꯒꯤ ꯇꯝꯖꯒꯦ ꯑꯩ ꯊꯥ ꯇꯔꯨꯛꯀꯤ ꯇꯝꯖꯒꯦꯅ ꯀꯣꯔꯁꯇꯣ ꯁꯨꯃꯥꯏꯅ ꯈꯥꯏꯗꯣꯛꯏꯕ ꯈꯔꯗꯤ ꯑꯗꯨꯕꯨ ꯀꯣꯔꯁ ꯀꯣꯔꯁꯇꯨꯒꯤ ꯃꯇꯨꯡ ꯏꯟꯅ ꯄꯩꯁꯥꯁꯨ ꯈꯦꯠꯅꯕ ꯂꯩ ꯑꯗꯨꯒ ꯇꯝꯗꯣꯔꯤꯁꯤ ꯆꯍꯤ ꯀꯌꯥꯃꯨꯛ ꯁꯨꯕꯤꯔꯦ ꯏꯆꯥꯅꯨꯄꯥꯔ ꯅꯠꯇꯔꯒ ꯏꯆꯥ ꯅꯨꯄꯤꯔꯥ ꯀꯥꯔꯝꯕ ꯂꯥꯏꯟꯗ ꯊꯥꯖꯟꯒꯗꯣꯔꯤꯕꯅꯣ ꯑꯗꯨꯁꯤꯡꯗꯨ ꯈꯔ ꯍꯥꯏꯕꯤꯔꯛꯎꯅꯦ

ꯃꯣꯏꯗꯨꯗꯤ ꯑꯗꯨꯗꯤ ꯐꯣꯔꯇꯤ ꯑꯩꯠ ꯊꯥꯎꯖꯟꯒꯨꯝꯕ ꯑꯗꯨꯃꯥꯏꯅ ꯂꯥꯛꯑꯅꯦꯕ ꯀꯣ ꯎꯝ ꯍꯥꯏꯕꯗꯤ ꯐꯣꯜꯛꯇꯥ ꯕꯦꯁ ꯇꯧꯕ ꯄꯣꯠꯅꯤꯅ ꯑꯗꯨꯅ ꯌꯥꯔꯒꯗꯤ ꯑꯩꯈꯣꯏꯒꯤ ꯑꯣꯐꯤꯁꯁꯤꯗ ꯉꯥꯏꯍꯥꯛꯇꯪ ꯆꯠꯊꯣꯛꯄꯤꯔꯛꯑꯒ ꯑꯀꯨꯞꯄ ꯃꯔꯣꯟꯗꯣ ꯈꯪꯅꯔꯁꯤꯔꯥ ꯀꯃꯥꯏꯅ ꯇꯧꯁꯤꯒꯦ ꯍꯣꯏ ꯍꯣꯏ ꯑꯗꯣ ꯁꯨꯟꯗꯦꯗꯤ ꯁꯨꯇꯤ ꯂꯩ ꯑꯗꯨꯒ ꯑꯩꯈꯣꯏꯒꯤ ꯑꯣꯐꯤꯁ ꯇꯥꯏꯃꯤꯡꯗꯤ ꯄꯨꯡ ꯃꯥꯄꯜꯗꯒꯤꯅ ꯑꯍꯨꯝ ꯃꯈꯥꯏꯕꯧꯒꯤ ꯃꯅꯨꯡꯗ ꯂꯥꯛꯄꯤꯅꯕ ꯍꯣꯠꯅꯕꯤꯔꯣꯀꯣ ꯑꯗꯨꯗꯤ ꯍꯣꯏ ꯍꯣꯏ ꯍꯣꯏ ꯍꯣꯏ ꯐꯅꯤ ꯐꯅꯤ ꯍꯣꯏ ꯍꯣꯏ